ꯑꯩ ꯏꯁꯥꯃꯛ ꯆꯥꯛ ꯊꯣꯡꯕꯒꯤ ꯀꯝꯄꯤꯇꯤꯁꯟ ꯁꯣ ꯌꯨꯇ꯭ꯌꯨꯞ ꯚꯤꯗꯤꯑꯣꯒꯨꯝꯕ ꯊꯥꯒꯠꯄꯗꯤ ꯑꯃꯠꯇ ꯂꯩꯖꯗ꯭ꯔꯤ ꯑꯗꯨꯕꯨ ꯑꯩꯅ ꯄꯥꯝꯖꯕ ꯑꯩꯈꯣꯏ ꯃꯩꯇꯩꯒꯤ ꯑꯣꯏꯕ ꯆꯠꯅꯕꯤꯗ ꯎꯇꯤ ꯊꯣꯡꯕꯒꯨꯝꯕꯁꯤ ꯊꯣꯡꯉꯒ ꯚꯤꯗꯤꯑꯣ ꯅꯝꯃꯒ ꯊꯥꯒꯠꯀꯦ ꯍꯥꯏꯕꯩ ꯋꯥꯈꯜꯂꯣꯟꯗꯤ ꯂꯩꯖꯩ